ꯑꯩ ꯗ꯭ꯔꯣꯋꯤꯡꯁꯦ ꯏꯁꯥꯅ ꯄꯤꯛꯏꯉꯩꯗꯒꯤ ꯌꯥꯝꯅ ꯄꯥꯝꯖꯔꯛꯑꯦ ꯑꯗꯨꯕꯨ ꯂꯝꯕꯤꯁꯤꯗꯗꯤ ꯑꯩꯅ ꯄ꯭ꯔꯣꯐꯦꯁꯅꯦꯜꯂꯤ ꯑꯩ ꯀꯩꯅꯣ ꯇꯧꯔꯨꯗꯕꯅꯤꯅ ꯑꯥꯏ ꯗꯣꯟ ꯌꯨꯁ ꯄꯔꯇꯤꯀꯨꯂꯔ ꯀꯝꯄꯅꯤ ꯍꯥꯏꯗꯤ ꯑꯩꯈꯣꯏꯒꯤ ꯕ꯭ꯔꯦꯟ ꯑꯃ ꯁꯤꯖꯤꯟꯅꯔꯒ ꯑꯩ ꯁꯤꯅ ꯄꯦꯅꯤꯡ ꯇꯧꯗ ꯌꯥꯗꯦ ꯍꯥꯏꯕ ꯂꯩꯇꯦ ꯑꯩ ꯅꯣꯔꯃꯦꯜꯂꯤ ꯑꯩ ꯐꯦꯕꯔ ꯀꯦꯁꯜꯒꯤ ꯄꯦꯟꯁꯤꯜꯁꯤꯡ ꯌꯨꯁ ꯇꯧꯔꯒ ꯀꯦꯅꯣ ꯇꯧꯏ ꯗ꯭ꯔꯣꯋꯤꯡ ꯇꯧꯖꯩ ꯑꯗꯨꯒ ꯑꯣꯀꯦꯖꯅꯦꯜꯅꯤ ꯑꯩꯈꯣꯏꯒꯤ ꯑꯥꯔꯠ ꯐꯣꯝꯗ ꯍꯥꯏꯔꯒꯅ ꯑꯩꯈꯣꯏꯒꯤ ꯀꯦꯟꯗꯜ ꯄꯦꯟ ꯄꯦꯟꯇꯤꯡꯁꯤꯁꯨ ꯏꯁꯥꯅ ꯈꯔ ꯄꯥꯝꯖꯔꯛꯑꯦ ꯑꯗꯨꯕꯨ ꯑꯩꯉꯣꯟꯗ ꯑꯩꯒꯤ ꯏꯁ ꯑꯩ ꯑꯩꯒꯤ ꯑꯦꯛꯁꯄꯤꯔꯤꯌꯦꯟꯁꯇ ꯍꯥꯏꯗꯤ ꯑꯩꯅ ꯗ꯭ꯔꯣꯋꯤꯡ ꯇꯧꯔꯛꯄ ꯃꯇꯝꯗ ꯑꯩ ꯁꯤ ꯁꯤꯃꯛ ꯀꯦꯅꯣ ꯇꯧꯗꯌꯥꯗꯦ ꯍꯥꯏꯕ ꯂꯩꯇꯦ ꯑꯗꯨꯅ ꯁ꯭ꯄꯦꯁꯤꯕ ꯑꯣꯏ ꯑꯣꯏꯕꯗꯤ ꯍꯥꯏꯗꯤ ꯁ꯭ꯄꯦꯁꯤꯐꯤꯛ ꯑꯣꯏ ꯍꯥꯏꯗꯤ ꯁꯤꯃꯛ ꯁꯤꯖꯤꯟꯅꯗꯕ ꯌꯥꯗꯦ ꯍꯥꯏꯕꯒꯤ ꯑꯩꯉꯣꯟꯗ ꯁ꯭ꯄꯦꯁꯤꯐꯤꯛ ꯑꯣꯏꯕ ꯀꯝꯄ ꯀꯩꯅꯣꯗꯤ ꯂꯩꯖꯗꯦ ꯑꯗꯨꯒ ꯑꯩꯈꯣꯏꯋꯤ ꯁ꯭ꯇꯦꯁꯅꯔꯤꯁꯦ ꯍꯣꯏ ꯑꯦꯛꯁꯄꯦꯟꯁꯤꯐ ꯑꯣꯏ ꯑꯣꯏ ꯍꯥꯏꯕꯁꯨ ꯌꯥꯏ ꯀꯔꯤꯒꯤꯅꯣ ꯍꯥꯏꯗ ꯑꯩꯈꯣꯏꯒꯤ ꯕꯣꯟ ꯄꯦꯄꯔꯁꯦ ꯑꯩꯈꯣꯏꯒꯤ ꯏꯆꯝ ꯆꯝꯕ ꯕꯣꯟ ꯄꯦꯄꯔ ꯁꯤꯖꯤꯟꯅꯗꯦ ꯑꯥꯔꯠ ꯐꯣꯝꯗ ꯁꯤꯔꯤꯟꯅꯕ ꯃꯇꯝꯗ ꯑꯗꯒꯤ ꯑꯩꯈꯣꯏꯒꯤ ꯑꯦꯛꯁꯄꯦꯟꯁꯤꯐꯁꯨ ꯑꯣꯏꯒꯜꯂꯤ ꯑꯗꯨꯒ ꯃꯥꯔꯖꯤꯟ ꯑꯣꯐ ꯑꯦꯔꯔꯁꯤꯁꯨ ꯌꯥꯝꯅ ꯀꯦꯅꯣ ꯑꯣꯏꯕ ꯍꯥꯏꯇꯥꯔꯦ ꯌꯥꯝꯅ ꯂꯦꯝ ꯂꯤꯃꯤꯠ ꯑꯣꯏꯕ ꯍꯥꯏꯇꯥꯔꯦ ꯑꯗꯨꯅ ꯑꯥꯔꯠ ꯑꯃ ꯑꯩꯅ ꯀꯩꯅꯣ ꯇꯧꯒꯦ ꯍꯥꯏꯕ ꯃꯇꯝꯗ ꯑꯩꯅ ꯄꯤꯛꯆꯔ ꯑꯃ ꯑꯩꯅ ꯄꯦꯟ ꯇꯧꯒꯦ ꯍꯥꯏꯕ ꯃꯇꯝꯗ ꯌꯥꯝꯅ ꯃꯇꯝ ꯆꯪꯕ ꯌꯥꯝꯅ ꯀꯩꯅꯣ ꯑꯣꯏꯕ

ꯃꯥꯔꯖꯤꯟ ꯑꯣꯞ ꯑꯦꯔꯔꯁꯦ ꯌꯥꯝꯅ ꯂꯣ ꯑꯣꯏꯕ ꯍꯥꯏꯇꯥꯔꯦ